ꯂꯥꯏꯅꯤꯡꯒꯤ ꯑꯣꯏꯅ ꯊꯥꯖꯅꯕꯁꯤ ꯐꯠꯇꯦ ꯐꯠꯇꯦ ꯍꯥꯏꯕꯗꯤ ꯈꯪꯗꯅ ꯂꯥꯏꯗ ꯍꯦꯛꯇ ꯑꯗꯨꯝꯃꯥꯏꯅ ꯑꯁꯤꯗꯤ ꯂꯥꯏꯅ ꯇꯧꯍꯟꯕꯅꯤ ꯈꯣꯠꯄꯅꯤꯒ ꯍꯥꯏꯕꯗꯣ ꯑꯗꯣ ꯍꯧꯖꯤꯛꯁꯨ ꯑꯗꯨꯝ ꯂꯩꯗꯤ ꯂꯩ ꯑꯩꯈꯣꯏꯒꯤ ꯃꯌꯥꯗ ꯀ꯭ꯔꯛ ꯀ꯭ꯔꯛ ꯀ꯭ꯔꯛ ꯆꯤꯛꯁꯤꯜꯂꯒ ꯀꯩꯅꯣ ꯇꯧꯕ ꯑꯃ ꯂꯩꯅꯥ ꯑꯃ ꯂꯩ ꯍꯥꯏꯇꯔꯦ ꯏꯄꯤꯂꯤꯞꯁꯤ ꯍꯥꯏꯗꯅ ꯂꯩꯅꯥ ꯑꯃ ꯂꯩ ꯍꯥꯏꯔꯤꯕꯁꯤ ꯍꯧꯖꯤꯛꯀꯥꯟꯁꯨ ꯑꯗꯨꯝ ꯑꯁ ꯃꯥꯏꯔꯥꯏ ꯂꯥꯏ ꯀꯩꯅꯣ ꯇꯧꯕꯒꯤꯅꯤ ꯇꯣꯡꯕꯒꯤꯅꯤ ꯈꯣꯠꯄꯒꯤꯅꯤ ꯑꯗꯨꯗꯩ ꯉꯥꯎꯕꯒꯤꯅꯤ ꯂꯥꯏ ꯈꯨꯔꯨꯝꯊꯣꯛꯇ꯭ꯔꯗꯤ ꯐꯔꯣꯏ ꯈꯣꯠꯂꯣꯏ ꯍꯥꯏꯗꯅ ꯑꯗꯨꯝ ꯍꯥꯏꯅ ꯊꯥꯖꯅꯕ ꯑꯃ ꯂꯩ ꯑꯗꯣ ꯍꯥꯏꯔꯤꯕꯁꯤ ꯀꯃꯥꯏꯟ ꯍꯥꯏꯗꯣꯏꯅꯣ ꯃꯣꯏꯁꯤ ꯗꯥꯛꯇꯔꯗ ꯀꯩꯅꯣ ꯇꯧꯍꯟꯗꯕꯒꯤꯅꯤ ꯍꯥꯏꯕꯗꯤ ꯗꯥꯛꯇꯔ ꯆꯠꯂꯨꯔꯒ ꯐꯖꯅ ꯌꯦꯡꯊꯣꯛꯍꯟꯕ ꯃꯇꯝꯗ ꯑꯌꯥꯝꯕ ꯃꯥꯅ ꯇꯧꯔꯤꯁꯤ ꯀꯔꯤꯒꯤꯅꯣ ꯀꯔꯤ ꯇꯧꯕꯒꯤ ꯅꯥꯔꯤꯕꯅꯣ ꯍꯥꯏꯗꯣ ꯑꯗꯨꯝ ꯈꯪꯒꯅꯤ ꯃꯁꯤ ꯃꯈꯣꯏꯗ ꯐꯖꯅ ꯍꯥꯏꯕꯤꯕ ꯑꯃ ꯗꯔꯀꯥꯔ ꯑꯣꯏ ꯁꯤ ꯂꯥꯏꯅ ꯅꯠꯇꯦ ꯂꯥꯏꯅ ꯇꯧꯍꯟꯕ ꯅꯠꯇꯦ ꯁꯤ ꯅꯁꯥꯗ ꯁꯤꯒꯨꯝꯕ ꯑꯃ ꯅꯨꯡꯉꯥꯏꯇꯕ ꯑꯃ ꯑꯅꯥꯕ ꯑꯃ ꯂꯩꯕꯒꯤꯅꯤ ꯍꯥꯏꯁꯤ ꯃꯈꯣꯏꯗ ꯐꯖꯅ ꯍꯥꯏꯕꯤꯕ ꯑꯃ ꯃꯊꯧ ꯇꯥꯏ